ꯑꯃꯗꯤ ꯁꯔꯀꯥꯔꯒꯤ ꯂꯥꯏꯌꯦꯡꯁꯪ ꯀꯌꯥ ꯑꯗꯨꯒꯤ ꯄ꯭ꯔꯥꯏꯕꯦꯠ ꯍꯣꯁꯄꯤꯇꯥꯜꯁꯤꯡ ꯍꯣꯁꯄꯤꯇꯥꯜꯁꯤꯡ ꯑꯃꯁꯨ ꯂꯩꯔꯦ ꯃꯇꯝ ꯑꯃꯗ ꯑꯅꯥꯕꯒꯤ ꯂꯥꯏꯌꯦꯡꯕ ꯂꯥꯏꯌꯦꯡꯕ ꯆꯠꯅꯕꯒꯤ ꯆꯠꯅꯕꯒꯤ ꯑꯋꯥꯕ ꯀꯌꯥ ꯑꯃ ꯂꯩꯔꯝꯕꯗꯨ ꯉꯁꯤꯗꯤ ꯈꯔ ꯐꯔꯦ ꯍꯥꯏꯅ ꯂꯧꯋꯤ ꯑꯗꯨꯒ ꯊꯣꯏꯗꯣꯛ ꯍꯦꯟꯗꯣꯛꯅ ꯑꯅꯥꯕ ꯅꯠꯇ꯭ꯔꯕꯗꯤ ꯍꯣꯁꯄꯤꯇꯥꯟꯗ ꯆꯠꯇ꯭ꯔꯕꯁꯨ ꯌꯥꯔꯦ ꯑꯣ ꯇꯤ ꯁꯤ ꯑꯩꯁ ꯁꯤ ꯄꯤ ꯑꯩꯁ ꯁꯤ ꯑꯃꯗꯤ ꯇꯦꯁꯇꯤꯡ ꯇꯦꯁ ꯇꯧꯐꯝ ꯀꯌꯥ ꯑꯃꯁꯨ ꯃꯔꯥꯡ ꯀꯥꯏꯅ ꯂꯩꯔꯦ